ꯍꯂꯣ ꯑꯥ ꯍꯥꯏꯕꯤꯌꯨ ꯑꯥ ꯑꯣ ꯃꯣꯏ ꯂꯣꯛꯇꯥꯛꯀꯤꯁꯤ ꯀꯩꯕꯨꯜ ꯂꯝꯖꯥꯎ ꯑꯗꯨꯝ ꯌꯦꯡꯕ ꯌꯥꯏ ꯑꯗꯨꯒ ꯁꯦꯟꯗ꯭ꯔꯥ ꯄꯥꯛꯇꯣ ꯌꯦꯡꯕ ꯆꯠꯄ ꯌꯥꯏ ꯑꯗꯨꯒ ꯃꯣꯇꯣꯔ ꯕꯨꯠ ꯇꯣꯡꯉꯒ ꯑꯗꯨꯝ ꯏꯁꯤꯡꯒꯤ ꯂꯣꯛꯇꯥꯛ ꯄꯥꯠꯀꯤ ꯑꯀꯣꯏꯕꯁꯤꯡꯗꯨ ꯌꯦꯡꯕ ꯌꯥꯏ ꯑꯗꯨꯝꯒꯨꯝꯕꯗꯣ ꯑꯗꯨꯝ ꯌꯥꯏ ꯏꯁꯥꯅ ꯑꯗꯨꯝ ꯑꯆꯥꯄꯣꯠ ꯀꯩ ꯀꯩ ꯆꯥꯅꯤꯡꯉꯦ ꯍꯥꯏꯔꯒꯁꯨ ꯐꯨꯝꯗꯤ ꯃꯊꯛꯀꯤꯗ ꯔꯦꯁꯇꯨꯔꯦꯟꯒꯨꯝꯕ ꯀꯩꯒꯨꯝꯕ ꯂꯩ ꯑꯗꯨꯒꯤꯗ ꯃꯣꯇꯣꯔ ꯕꯨꯠ ꯇꯣꯡꯉꯒ ꯑꯗꯨꯝ ꯆꯪꯉꯒ ꯏꯁꯥꯒꯤ ꯑꯗꯨꯝ ꯌꯦꯡꯅꯤꯡꯕ ꯈꯣꯠꯅꯤꯡꯕꯁꯤꯡꯗꯣ ꯑꯗꯨ ꯌꯦꯡꯕ ꯌꯥꯒꯅꯤ ꯍꯣꯏ ꯍꯣꯏ ꯐꯔꯦ ꯐꯔꯦ